ꯚꯥꯔꯠꯇ ꯃꯤꯌꯥꯝꯅ ꯀꯣꯏꯕ ꯆꯠꯄ ꯃꯔꯨꯑꯣꯏꯕ ꯂꯥꯏꯅꯤꯡꯕ ꯃꯐꯝꯗꯨꯗꯤ ꯕ꯭ꯔꯤꯟꯗꯥꯕꯟ ꯃꯦꯒꯥꯍꯥꯁꯟ ꯍꯥꯏꯔꯤꯕ ꯕ꯭ꯔꯤꯟꯗꯥꯕꯟꯁꯤꯗ ꯆꯠꯄꯁꯦ ꯍꯥꯏꯗꯤ ꯂꯥꯏꯅꯤꯡꯒꯤ ꯑꯣꯏꯕ ꯆꯠꯄꯅꯤ ꯍꯥꯏꯕꯗꯤ ꯑꯩꯈꯣꯏꯅ ꯑꯩꯈꯣꯏꯅ ꯍꯤꯡꯉꯤꯉꯩꯒꯤ ꯃꯇꯝꯗ ꯑꯩꯈꯣꯏꯅ ꯐꯠꯇꯕ ꯊꯕꯛ ꯃꯤꯉꯣꯟꯗ ꯍꯨꯔꯥꯟ ꯆꯤꯟꯊꯤꯒꯨꯝꯕ ꯀꯔꯤꯒꯨꯝꯕ ꯍꯥꯏꯗꯤ ꯃꯤꯉꯣꯟꯗ ꯐꯠꯇꯕ ꯊꯕꯛꯀꯨꯝꯕ ꯑꯩꯈꯣꯏꯅ ꯄꯥꯞꯀꯤ ꯑꯣꯏꯕ ꯋꯥꯁꯛꯁꯦ ꯂꯪꯖꯕ ꯑꯣꯏꯕ ꯊꯕꯛꯁꯦ ꯇꯧꯕꯁꯦ ꯕ꯭ꯔꯤꯟꯗꯥꯕꯟꯁꯤꯗ ꯆꯠꯂꯒ ꯕ꯭ꯔꯤꯟꯗꯥꯕꯟꯁꯤꯗ ꯑꯩꯈꯣꯏꯅ ꯂꯥꯏꯁꯦ ꯈꯨꯔꯨꯝꯕ ꯇꯥꯔꯗꯤ ꯑꯩꯈꯣꯏꯗ ꯂꯩꯔꯝꯃꯤꯕ ꯄꯥꯞ ꯃꯌꯥꯝꯁꯨ ꯀꯣꯛꯈ꯭ꯔꯅꯤ ꯑꯗꯨꯒ ꯄꯨꯟꯁꯤ ꯀꯌꯥꯁꯨ ꯑꯗꯨꯝ ꯅꯨꯡꯁꯥꯡꯅ ꯂꯩꯔꯅꯤ ꯑꯗꯨꯒ ꯅꯨꯔꯍꯥꯁꯟꯁꯦ ꯆꯠꯄꯁꯤꯗꯅ ꯍꯥꯏꯕꯗꯤ ꯄ꯭ꯔꯣꯐꯦꯠ ꯃꯍꯃꯠꯄꯨ ꯅꯤꯡꯁꯤꯡꯅꯕ ꯆꯠꯄꯅꯤ ꯆꯠꯄꯁꯤꯗꯤ ꯍꯥꯏꯗꯤ ꯌꯥꯝ ꯇꯣꯏꯅ ꯆꯠꯄꯁꯨ ꯉꯝꯗꯦ ꯍꯥꯏꯕꯗꯤ ꯑꯗꯨꯛꯀꯤ ꯃꯇꯤꯛ ꯂꯥꯞꯄꯤ ꯃꯐꯝꯁꯦ ꯑꯗꯨꯛꯀꯤ ꯃꯇꯤꯛ ꯌꯥꯝꯅ ꯁꯦꯡꯕ ꯃꯐꯝ ꯑꯃꯅꯤ ꯃꯐꯝ ꯑꯁꯤꯗ ꯆꯠꯄꯁꯤꯅ ꯍꯥꯏꯗꯤ ꯍꯥꯏꯗꯤ ꯑꯩꯈꯣꯏꯅ ꯐꯠꯇꯕ ꯊꯕꯛ ꯀꯌꯥ ꯑꯃ ꯇꯧꯔꯒ ꯂꯩꯔꯁꯨ ꯃꯐꯝꯗꯨꯗ ꯆꯠꯂꯒ ꯑꯩꯈꯣꯏꯕꯨ ꯉꯥꯛꯄꯤꯌꯨ ꯈꯣꯠꯄꯤꯌꯨ ꯑꯩꯈꯣꯏꯅ ꯂꯪꯖꯔꯨꯕ ꯄꯥꯞꯈꯩꯁꯦ ꯀꯣꯛꯄꯤꯌꯨ ꯍꯥꯏꯕꯒꯤ ꯍꯥꯏꯗꯤ ꯃꯐꯝꯗꯨꯗ ꯄꯨꯟꯁꯤ ꯅꯨꯡꯁꯥꯡꯅ ꯑꯩꯈꯣꯏꯁꯦ ꯑꯗꯨꯝ ꯍꯤꯡꯅ ꯂꯩꯖꯒꯦ ꯈꯣꯠꯀꯦ ꯍꯥꯏꯕꯒꯤ ꯆꯠꯄꯅꯦꯕ ꯍꯥꯏꯗꯤ ꯕ꯭ꯔꯤꯟꯗꯥꯕꯟꯒ ꯄ꯭ꯔꯣꯐꯦꯠ ꯃꯍꯃꯠꯀꯁꯦ ꯆꯠꯂꯤꯁꯦ ꯍꯥꯏꯗꯤ ꯕ꯭ꯔꯤꯟꯗꯥꯕꯟꯁꯤꯁꯨ ꯑꯗꯨꯛꯀꯤ ꯃꯇꯤꯛ ꯃꯔꯨꯑꯣꯏꯕ ꯂꯥꯏꯅꯤꯡꯕ ꯃꯐꯝꯅꯤ ꯑꯗꯨꯒ ꯅꯨꯔꯍꯥꯁꯟꯁꯤꯁꯨ ꯄ꯭ꯔꯣꯐꯦꯠ ꯃꯍꯃꯠꯄꯨ ꯅꯤꯡꯁꯤꯡꯅꯕ ꯆꯠꯄꯅꯤ ꯑꯗꯨꯅ ꯍꯥꯏꯕꯗꯤ ꯑꯗꯨꯛꯀꯤ ꯃꯇꯤꯛ ꯃꯔꯨꯑꯣꯏꯕ ꯃꯐꯝ ꯉꯥꯛꯇꯅꯦꯕ ꯆꯠꯂꯤꯁꯦ ꯑꯗꯨꯅ ꯍꯥꯏꯗꯤ ꯚꯥꯔꯠꯇ ꯂꯩꯔꯤꯕ ꯃꯤꯌꯥꯝꯅ ꯂꯝꯀꯣꯏꯕꯗ ꯆꯠꯂꯤꯕ ꯃꯐꯝꯈꯩꯁꯦ ꯁꯤꯈꯩꯁꯦ ꯑꯅꯤꯁꯦ ꯑꯗꯨꯛꯀꯤ ꯃꯇꯤꯛ ꯃꯔꯨꯑꯣꯏ